ꯉꯥꯅꯨꯒ ꯌꯦꯟꯒꯨꯝꯕꯁꯦ ꯃꯈꯣꯏꯒꯤ ꯌꯦꯔꯨꯝꯁꯨ ꯈꯦꯠꯅꯩ ꯑꯃꯅ ꯊꯥꯏꯌꯦ ꯑꯝꯅ ꯄꯥꯏꯌꯦ ꯑꯗꯨꯒꯤ ꯉꯥꯅꯨꯒꯤꯁꯦ ꯇꯣꯉꯥꯟꯅ ꯊꯝꯕ ꯌꯦꯔꯨꯝꯁꯦ ꯑꯗꯨꯅ ꯌꯦꯟꯒꯤꯗꯨꯅ ꯇꯣꯉꯥꯟꯅ ꯊꯝꯕ ꯑꯗꯨ ꯌꯦꯔꯨꯝꯁꯦ ꯇꯣꯉꯥꯟ ꯇꯣꯉꯥꯟ ꯊꯝꯂꯒ ꯃꯈꯣꯏꯒꯤ ꯁꯦ ꯂꯧꯊꯣꯛ ꯐꯖꯅ ꯃꯐꯝ ꯑꯃꯗ ꯊꯝꯂꯒ ꯑꯗꯨꯒ ꯃꯆꯥ ꯀꯔꯝ ꯍꯥꯏꯅ ꯂꯧꯊꯣꯛꯀꯦ ꯍꯥꯏꯕꯁꯦ ꯑꯦꯂꯦꯛꯇ꯭ꯔꯤꯛ ꯑꯣꯏꯅꯁꯨ ꯂꯧꯊꯣꯛꯄ ꯉꯝꯃꯦ ꯍꯥꯏꯕꯗꯤ ꯑꯦꯂꯦꯛꯇ꯭ꯔꯤꯛ ꯐꯖꯅ ꯃꯩꯁꯦ ꯉꯥꯟꯍꯜꯂꯒ ꯃꯩ ꯉꯥꯜꯂꯒ ꯌꯦꯔꯨꯝꯁꯦ ꯉꯥꯅꯨꯒꯤ ꯑꯗꯨꯒ ꯌꯦꯟꯒꯤ ꯇꯣꯉꯥꯟ ꯇꯣꯉꯥꯟ ꯊꯝꯂꯒ ꯉꯥꯅꯨꯒꯤ ꯃꯆꯥ ꯊꯣꯛꯍꯟꯕ ꯉꯝꯒꯅꯤ ꯑꯗꯨꯒ ꯌꯦꯟꯒꯤꯁꯨ ꯑꯗꯨꯝ ꯁꯦꯝ ꯆꯞ ꯃꯥꯟꯅꯅ ꯃꯈꯣꯏꯒꯤ ꯇꯣꯉꯥꯟꯅ ꯊꯝꯂꯒ ꯌꯦꯔꯨꯝꯁꯦ ꯃꯆꯥꯗ ꯊꯣꯛꯍꯟꯕ ꯉꯝꯒꯅꯤ ꯑꯗꯨꯒ ꯑꯁꯤ ꯃꯅꯥꯛꯇ ꯃꯤ ꯂꯩꯕꯁꯦ ꯐꯖꯅ ꯁꯦꯡꯅ ꯂꯨꯅ ꯅꯥꯟꯅ ꯊꯝꯒꯗꯕꯅꯤ ꯅꯠꯇ꯭ꯔꯕꯗꯤ ꯃꯅꯥꯛꯇ ꯂꯩꯕ ꯁꯤꯡꯁꯦ ꯑꯅꯥꯕ ꯅꯥꯕ ꯊꯣꯛꯂꯛꯄ ꯃꯌꯥꯝ ꯆꯥꯟꯁꯦꯁ ꯂꯩꯌꯦ ꯍꯥꯏꯕꯗꯤ ꯉꯥꯅꯨꯒꯤꯁꯨ ꯃꯅꯝ ꯌꯥꯝ ꯅꯝꯃꯦ ꯑꯗꯨꯒ ꯌꯦꯟ ꯃꯊꯤꯁꯨ ꯃꯅꯝ ꯌꯥꯝ ꯅꯝꯊꯤ ꯑꯗꯨꯒꯤ ꯅꯨꯡꯇꯤ ꯁꯦꯡꯗꯣꯛꯂꯒ ꯊꯝꯒꯗꯕꯅꯤ ꯅꯨꯡꯇꯤ ꯁꯦꯡꯗꯣꯛꯂꯕꯗꯤ ꯃꯅꯝꯁꯦ ꯂꯩꯔꯔꯣꯏ ꯑꯗꯨꯒꯤ ꯃꯤꯁꯤꯡꯁꯤꯁꯨ ꯃꯅꯥꯛꯇ ꯂꯩꯕꯁꯤꯡꯁꯤꯁꯨ ꯄ꯭ꯔꯣꯕ꯭ꯂꯦꯝ ꯊꯣꯛꯇꯅꯤꯡꯉꯥꯏ ꯂꯨꯅ ꯅꯥꯟꯅ ꯊꯝꯒꯗꯕꯅꯦ